ꯑꯩꯒꯤ ꯄꯨꯟꯁꯤꯒꯤ ꯃꯇꯥꯡꯗ ꯊꯣꯛꯈꯤꯕ ꯑꯆꯧꯕ ꯇꯦꯛꯅꯣꯂꯣꯖꯤꯒꯤ ꯑꯍꯣꯡꯕ ꯈꯔꯒꯤ ꯃꯇꯥꯡꯗ ꯑꯩꯍꯥꯛꯅ ꯑꯈꯪꯕ ꯈꯔ ꯍꯥꯏꯖꯔꯤ ꯃꯗꯨꯗꯤ ꯑꯩꯍꯥꯛꯅ ꯑꯉꯥꯡ ꯑꯣꯏꯔꯤꯉꯩ ꯃꯇꯝꯗꯗꯤ ꯃꯣꯕꯥꯏꯜ ꯐꯣꯟ ꯀꯝꯄ꯭ꯌꯨꯇꯔ ꯇꯦꯕ꯭ꯂꯦꯠꯁ ꯅ ꯆꯤꯡꯕꯁꯤꯡ ꯑꯁꯤ ꯑꯃꯠꯇ ꯊꯣꯛꯂꯛꯂꯝꯗꯦ ꯑꯗꯨꯕꯨ ꯍꯧꯖꯤꯛꯇꯤ ꯃꯈꯣꯏꯁꯤꯡ ꯑꯁꯤ ꯊꯣꯛꯂꯛꯂꯝꯕꯗꯒꯤ ꯄ꯭ꯔꯤꯊꯤꯕꯤꯒꯤ ꯀꯥꯆꯤꯟ ꯑꯃꯗꯒꯤ ꯀꯥꯆꯤꯟ ꯑꯃꯗ ꯄꯥꯎ ꯐꯥꯎꯅꯕ ꯉꯝꯗꯕꯁꯨ ꯐꯥꯎꯅꯕ ꯉꯝꯂꯛꯑꯦ ꯍꯧꯖꯤꯛꯇꯤ ꯆꯥꯎꯈꯠꯂꯛꯄꯒꯤ ꯃꯇꯨꯡ ꯏꯟꯅ

ꯐꯣꯟ ꯇꯦꯛꯅꯣꯂꯣꯖꯤꯒꯤ ꯃꯇꯦꯡꯅ ꯇꯦꯛꯅꯣꯂꯣꯖꯤ ꯑꯁꯤꯅ ꯑꯩꯈꯣꯏꯗ ꯑꯐꯕ ꯃꯉꯥꯟ ꯀꯌꯥ ꯑꯃ ꯄꯤꯕꯤꯔꯤ ꯈꯪꯗꯕ ꯀꯌꯥ ꯑꯃꯁꯨ ꯇꯦꯛꯅꯣꯂꯣꯖꯤꯅ ꯈꯪꯍꯜꯂꯤ ꯑꯩꯈꯣꯏꯕꯨ ꯃꯉꯥꯟ ꯄꯤꯕꯤꯔꯤ ꯑꯐꯕ ꯀꯌꯥꯃꯔꯨꯝ ꯑꯃ ꯇꯦꯛꯅꯣꯂꯣꯖꯤꯒꯤ ꯃꯇꯦꯡ ꯁꯤꯖꯤꯟꯅꯗꯨꯅ ꯑꯩꯈꯣꯏꯅ ꯑꯐꯕ ꯀꯌꯥ ꯑꯃ ꯂꯧꯔꯤ ꯃꯁꯤꯒꯤ ꯑꯍꯣꯡꯕꯁꯤꯡ ꯑꯁꯤꯅ ꯑꯩꯒꯤ ꯄꯨꯟꯁꯤ ꯑꯃꯁꯨꯡ ꯑꯩꯒꯤ ꯊꯕꯛ ꯃꯐꯝꯗ ꯑꯐꯕ ꯁꯥꯐꯨ ꯑꯃ ꯄꯤꯕꯤꯔꯤ ꯃꯗꯨꯗꯤ ꯍꯥꯟꯅꯗꯤ ꯐꯥꯏꯜ ꯃꯌꯥꯝ ꯑꯃ ꯄꯩꯗꯨꯅ ꯊꯝꯂꯝꯃꯤ ꯑꯗꯨꯕꯨ ꯍꯧꯖꯤꯛꯇꯤ ꯀꯝꯄ꯭ꯌꯨꯇꯔ ꯑꯃꯗꯤ ꯂꯦꯞꯇꯣꯞꯇ ꯂꯣꯏꯅ ꯅꯨꯡꯉꯥꯏꯅ ꯁꯤꯖꯤꯟꯅꯗꯨꯅ ꯀꯝꯄ꯭ꯌꯨꯇꯔꯗ ꯐꯥꯏꯜ ꯁꯦꯝꯗꯨꯅ ꯊꯝꯖꯤꯟꯈꯔꯦ ꯐꯥꯏꯜ ꯃꯌꯥꯝ ꯑꯃ ꯄꯨꯔꯒ ꯀꯣꯏꯆꯠ ꯆꯠꯄꯁꯨ ꯆꯠꯅꯗ꯭ꯔꯦ ꯂꯦꯞꯇꯣꯞ ꯑꯃꯅ ꯃꯍꯨꯠ ꯁꯤꯟꯈꯔꯦ ꯃꯤ ꯃꯌꯥꯝ ꯑꯃꯅ ꯊꯕꯛ ꯁꯨꯔꯝꯕꯗꯨ ꯍꯧꯖꯤꯛꯇꯤ ꯁꯨꯗ꯭ꯔꯦ ꯂꯦꯞꯇꯣꯞ ꯑꯃꯅ ꯃꯍꯨꯠ ꯁꯤꯟꯗꯨꯅ ꯅꯨꯡꯉꯥꯏꯅ ꯊꯕꯛ ꯁꯨꯍꯜꯂꯦ ꯃꯁꯤꯅ ꯀꯝꯄꯦꯅꯤ ꯑꯃꯗꯤ ꯁ꯭ꯀꯨꯜ ꯑꯃꯗꯤ ꯊꯕꯛ ꯁꯨꯐꯝ ꯀꯌꯥ ꯑꯃꯗ ꯅꯨꯡꯉꯥꯏ ꯌꯥꯏꯐꯕ ꯑꯃ ꯄꯤꯕꯤꯔꯦ ꯇꯦꯛꯅꯣꯂꯣꯖꯤꯒꯤ ꯃꯇꯦꯡ ꯑꯁꯤꯅ ꯃꯐꯝ ꯈꯨꯗꯤꯡꯃꯛꯇ ꯁꯤꯟꯕ ꯊꯨꯡꯅ ꯅꯨꯡꯉꯥꯏꯕ ꯄꯤꯕꯤꯔꯦ